ꯑꯩꯈꯣꯏꯒꯤ ꯃꯩꯇꯩꯒꯤ ꯏꯃꯨꯡ ꯑꯃꯗ ꯆꯥꯛꯈꯨꯝꯗ ꯁꯤꯖꯤꯟꯅꯔꯤꯕꯁꯤ ꯑꯩꯈꯣꯏꯅ ꯈꯪꯖꯕꯗ ꯄꯨꯈꯝ ꯍꯥꯏꯕ ꯑꯃ ꯂꯩ ꯍꯥꯏꯔꯤꯕ ꯄꯨꯈꯝ ꯑꯁꯤꯕꯨꯅ ꯆꯥꯛ ꯊꯤꯕꯗ ꯆꯥꯛ ꯊꯤꯔꯒ ꯆꯥꯅꯕ ꯑꯣꯏꯅ ꯁꯤꯖꯤꯟꯅꯩ ꯇꯦꯡꯒꯣꯠ ꯍꯥꯏꯕ ꯑꯃꯁꯨ ꯂꯩ ꯇꯦꯡꯒꯣꯠ ꯑꯁꯤꯅ ꯑꯦꯟꯖꯥꯡꯅꯆꯤꯡꯕ ꯍꯥꯞꯄꯒ ꯁꯤꯖꯤꯟꯅꯩ ꯑꯗꯨꯗꯒꯤ ꯄ꯭ꯂꯦꯠ ꯍꯥꯏꯕ ꯃꯆꯥ ꯈꯔ ꯄꯤꯛꯊꯕ ꯑꯃꯁꯨ ꯂꯩꯔꯤ ꯃꯁꯤꯗꯅ ꯃꯣꯔꯣꯛ ꯃꯦꯠꯄꯒꯨꯝꯕ ꯁꯤꯡꯖꯨꯒꯨꯝꯕ ꯍꯥꯞꯄꯒ ꯁꯤꯖꯤꯟꯅꯩ ꯑꯗꯩ ꯏꯁꯤꯡ ꯊꯛꯅꯅꯕ ꯈꯨꯖꯥꯏ ꯍꯥꯏꯕ ꯑꯃꯁꯨ ꯂꯩ ꯈꯨꯖꯥꯏ ꯑꯁꯤꯅ ꯏꯁꯤꯡ ꯊꯛꯅꯕ ꯑꯣꯏꯅ ꯁꯤꯖꯤꯟꯅꯩ ꯆꯥꯃꯁ ꯍꯥꯏꯗꯨꯅ ꯆꯥ ꯅꯨꯡ ꯂꯣꯟꯕ ꯃꯇꯝꯗ ꯁꯤꯖꯟꯅꯅꯕ ꯅꯠꯇ꯭ꯔꯒ ꯀꯣꯠꯂꯒ ꯆꯥꯅꯕ ꯆꯥꯃꯁ ꯍꯥꯏꯕ ꯑꯃꯁꯨ ꯁꯤꯖꯤꯟꯅꯩ ꯑꯁꯤꯅꯆꯤꯡꯕꯁꯤꯡ ꯑꯁꯤ ꯑꯩꯈꯣꯏꯒꯤ ꯆꯥꯛꯈꯨꯝꯗ ꯁꯤꯖꯤꯟꯅꯕ ꯃꯔꯨꯑꯣꯏꯕ ꯀꯣꯜ ꯂꯤꯛ ꯈꯔꯅꯤ ꯍꯥꯏꯅ ꯊꯝꯖꯒꯦ ꯃꯩꯇꯩꯒꯤ ꯏꯃꯨꯡꯗ ꯑꯁꯤꯒꯨꯝꯕ ꯃꯈꯜ ꯑꯁꯤ ꯁꯤꯖꯤꯟꯅꯩ